ꯑꯩꯈꯣꯏ ꯃꯅꯤꯄꯨꯔ ꯂꯣꯟ ꯑꯁꯤ ꯑꯇꯣꯞꯄꯅ ꯇꯥꯕ ꯃꯇꯝꯗ ꯄ꯭ꯔꯅꯥꯎꯟꯁꯦꯁꯟ ꯑꯁꯤ ꯑꯗꯨꯝ ꯃꯥꯟꯅꯕꯅ ꯃꯥꯟꯅꯔꯒ ꯑꯗꯨꯝ ꯑꯩꯈꯣꯏꯅ ꯇꯥꯕ ꯃꯇꯝꯗ ꯅꯨꯡꯉꯥꯏꯇꯕ ꯃꯌꯥꯝ ꯑꯃ ꯌꯥꯎꯔꯛꯄ ꯍꯥꯏꯇꯥꯔꯦ ꯑꯗꯨꯒꯨꯝꯕꯒꯤ ꯅꯨꯡꯉꯥꯏꯇꯕꯁꯤ ꯂꯩ ꯑꯁꯤꯒꯨꯝꯕꯁꯤ ꯀꯣꯛꯅꯤꯡꯉꯥꯏꯒꯤꯗꯃꯛꯇ ꯑꯗꯨꯝ ꯂꯩꯔꯤꯕ ꯏꯁꯇꯦꯠ ꯏꯁꯇꯦꯠꯇ ꯂꯩꯔꯤꯕ ꯃꯌꯥꯝ ꯑꯁꯤꯒꯤ ꯂꯣꯟ ꯃꯈꯩ ꯂꯣꯟ ꯃꯌꯥꯝ ꯑꯃ ꯂꯩꯔꯤꯁꯤꯒꯤ ꯄꯨꯟꯁꯤꯜꯂꯒ ꯑꯃꯨꯛꯇꯪ ꯄꯨꯟꯁꯤꯜꯂꯒ ꯀꯟꯐ꯭ꯔꯦꯟꯁ ꯀꯨꯝꯕ ꯑꯃꯇꯪ ꯁꯤꯟꯕ ꯑꯃ ꯌꯥꯝ ꯗꯔꯀꯥꯔ ꯑꯣꯏꯑꯅ ꯈꯜꯂꯤ